ꯆꯥꯅ ꯊꯛꯅꯕ ꯁꯦꯝ ꯁꯥꯕ ꯂꯥꯏ ꯙꯨꯛ ꯊꯥꯕꯒꯤ ꯃꯌꯥꯝ ꯐꯤꯔꯣꯟ ꯐꯤꯁꯨ ꯐꯤꯖꯥꯝꯕꯒꯤ ꯆꯥꯛ ꯏꯁꯤꯡ ꯊꯣꯡꯕꯒꯤ ꯁꯤꯗꯒꯤꯁꯤꯗ ꯃꯇꯝꯁꯦ ꯑꯌꯥꯝꯕꯅ ꯂꯣꯏꯅ ꯆꯪꯉꯦ ꯃꯁꯤꯗ ꯑꯩꯈꯣꯏ ꯅꯨꯄꯤꯁꯤꯡꯅ ꯈꯨꯗꯣꯡ ꯆꯥꯗꯕ ꯍꯥꯏꯔꯒꯗꯤ ꯅꯨꯄꯤꯁꯤꯡꯁꯤꯅ ꯍꯦꯛ ꯅꯣꯡꯉꯥꯜꯂꯛꯄꯗꯒꯤꯅ ꯅꯨꯃꯤꯠ ꯇꯥꯕ ꯐꯥꯎꯕꯗ ꯃꯥꯒꯤ ꯏꯃꯨꯡꯒꯤ ꯑꯣꯏꯕ ꯀꯨꯞꯅꯣꯝꯁꯤꯡꯁꯤꯗ ꯍꯦꯟꯅ ꯄꯨꯛꯅꯤꯡ ꯆꯪꯉꯦ ꯑꯗꯨꯅ ꯑꯇꯩ ꯑꯍꯦꯟꯕ ꯊꯧꯗꯣꯛ ꯋꯥꯊꯣꯛ ꯆꯠꯄ ꯑꯃꯗꯤ ꯀꯣꯏꯕ ꯂꯥꯡꯕ ꯑꯣꯔ ꯃꯄꯥꯟ ꯊꯣꯛꯑꯒ ꯃꯤꯌꯥꯝꯒ ꯂꯣꯏꯅꯅ ꯋꯥꯔꯤ ꯁꯥꯕꯒꯤ ꯈꯨꯗꯣꯡ ꯆꯥꯕ ꯑꯁꯤ ꯐꯪꯗꯦ ꯃꯔꯨ ꯑꯣꯏꯅ ꯑꯩꯒꯤ ꯏꯃꯨꯡ ꯃꯅꯨꯡꯒꯤ ꯁꯣꯏꯗꯅꯕ ꯏꯅꯦꯝ ꯏꯀꯨꯒꯤ ꯁꯣꯏꯗꯅꯕ ꯏꯄꯨꯔꯣꯏꯕꯒꯤ ꯃꯤꯆꯩ ꯈꯣꯟꯊꯤ ꯃꯤꯆꯩ ꯆꯥꯗꯅꯕ ꯏꯆꯥ ꯏꯁꯨꯁꯤꯡꯒꯤ ꯂꯥꯏꯔꯤꯛ ꯂꯥꯏꯁꯨ ꯇꯝꯕꯒꯤ ꯃꯇꯝ ꯆꯥꯅ ꯆꯠꯍꯟꯕ ꯃꯇꯝ ꯆꯥꯅ ꯄꯤꯖꯕ ꯃꯇꯝ ꯆꯥꯅ ꯃꯇꯝ ꯆꯥꯅ ꯑꯩꯈꯣꯏꯅ ꯃꯈꯣꯏꯁꯦ ꯂꯥꯏꯔꯤꯛ ꯄꯥꯍꯟꯕ ꯁ꯭ꯀꯨꯜ ꯆꯠꯍꯟꯕ ꯁꯤꯒꯨꯝꯕꯁꯤꯡꯁꯤꯗ ꯑꯣꯏꯅ ꯃꯥꯏꯄꯨꯅꯅꯕ ꯊꯕꯛ ꯇꯧꯋꯦ ꯑꯗꯨꯒ ꯌꯨꯝꯒꯤ ꯃꯔꯛꯁꯤꯗ ꯑꯩꯈꯣꯏꯅ ꯉꯥꯏꯍꯥꯛ ꯄꯣꯠꯊꯥꯗꯕꯤꯗ ꯌꯨꯝꯒꯤ ꯐꯤꯔꯣꯟ ꯁꯨꯕ ꯆꯥꯝꯕ ꯑꯃꯗꯤ ꯏꯃꯨꯡ ꯃꯅꯨꯡꯒꯤ ꯀꯣꯜꯂꯤꯛ ꯋꯥꯏꯔꯝ ꯁꯦꯡꯕ ꯁꯤꯁꯤꯗ ꯍꯦꯟꯅ ꯑꯩꯈꯣꯏꯅ ꯊꯕꯛꯁꯦ ꯇꯧꯋꯦ ꯍꯥꯏꯔꯤꯕ ꯄꯣꯠꯁꯤꯡ ꯑꯁꯤꯅ ꯑꯩꯈꯣꯏꯅ ꯃꯄꯥꯟ ꯊꯣꯛꯅ ꯊꯕꯛ ꯇꯧꯕ ꯉꯝꯕꯒꯤ ꯈꯨꯗꯣꯡ ꯆꯥꯕꯗꯣ ꯈꯔ ꯃꯈꯩꯗꯤ ꯍꯟꯊꯩ ꯑꯗꯨꯅ ꯑꯩꯈꯣꯏ ꯅꯨꯄꯤꯁꯤꯡꯅ ꯍꯥꯏꯔꯤꯕ ꯃꯌꯥꯝ ꯇꯣꯠꯅ ꯇꯤꯟꯅꯕꯒꯤ ꯃꯌꯥꯝ ꯂꯣꯏꯅꯕꯒꯤ ꯈꯨꯗꯣꯡ ꯆꯥꯕꯗꯣ ꯐꯪꯕ ꯈꯔ ꯋꯥꯠꯂꯦ ꯑꯩꯈꯣꯏꯅ ꯆꯍꯤ ꯀꯌꯥꯗꯒꯤ ꯚꯥꯔꯠꯀꯤ ꯈꯨꯅꯥꯏꯗ ꯅꯨꯄꯤꯁꯤꯡꯒꯤ ꯊꯧꯗꯥꯡ ꯑꯁꯤ ꯀꯔꯝꯅ ꯍꯣꯡꯂꯛꯈꯤꯕꯒꯦ ꯍꯥꯏꯔꯒꯗꯤ ꯅꯍꯥꯟꯋꯥꯏ ꯊꯥꯏꯅꯉꯩꯒꯤ ꯃꯇꯝꯒ ꯍꯧꯖꯤꯛꯀꯗꯤ ꯈꯔ ꯃꯈꯩꯗꯤ ꯈꯦꯠꯅꯔꯦ ꯈꯦꯠꯅꯔꯦ ꯍꯥꯏꯕꯒꯤ ꯃꯔꯝꯗꯤ ꯅꯍꯥꯟꯋꯥꯏꯅ ꯅꯨꯄꯤꯁꯤꯡ ꯑꯁꯤ ꯌꯨꯝꯒꯤ ꯀꯨꯞꯅꯣꯝꯂꯣꯝ ꯇꯧꯒꯗꯕꯅꯤ ꯃꯄꯥꯟ ꯊꯣꯛꯄ ꯌꯥꯗꯦ ꯂꯥꯏꯔꯤꯛ ꯇꯝꯕ ꯌꯥꯗꯦ ꯍꯥꯏꯕꯒꯤ ꯅꯤꯌꯣꯝ ꯑꯃ ꯂꯩꯔꯝꯃꯦ ꯑꯗꯨꯕꯨ ꯍꯧꯖꯤꯛꯇꯤ ꯃꯇꯝꯁꯤꯒꯤ ꯑꯋꯣꯟꯕ ꯍꯥꯏꯒꯗ꯭ꯔꯥ ꯆꯥꯎꯈꯠꯂꯛꯄꯒꯤ ꯍꯥꯏꯒꯗ꯭ꯔꯥ ꯅꯨꯄꯤꯁꯤꯡꯁꯤꯁꯨ ꯃꯄꯥꯟ ꯊꯣꯛꯅ ꯂꯥꯏꯔꯤꯛ ꯂꯥꯏꯁꯨ ꯇꯝꯕ ꯑꯗꯨꯒ ꯃꯤꯌꯥꯝꯒꯤ ꯃꯤꯔꯛ ꯇꯤꯟꯕ ꯉꯝꯅꯕ ꯑꯩꯈꯣꯏꯒꯤ ꯈꯨꯗꯣꯡ ꯆꯥꯕ ꯀꯌꯥ ꯑꯃ ꯐꯪꯉꯦ ꯍꯥꯏꯔꯤꯕ ꯅꯨꯄꯤꯁꯤꯡ ꯑꯁꯤꯗ ꯑꯩꯈꯣꯏꯒꯤ ꯃꯇꯝꯒꯤ ꯆꯠꯅꯕꯤꯒꯤ ꯃꯇꯨꯡ ꯏꯟꯅ ꯈꯔ ꯃꯈꯩꯗꯤ ꯍꯣꯡꯉꯛꯑꯦ ꯅꯍꯥꯟ ꯃꯈꯩꯅ ꯅꯨꯄꯤ ꯑꯃꯅ ꯑꯩꯈꯣꯏꯒꯤ ꯁꯦꯠꯄ ꯆꯥꯕ ꯃꯅꯤꯡ ꯇꯝꯃꯝꯗꯕꯗꯣ ꯉꯁꯤꯗꯤ ꯅꯨꯄꯤꯁꯤꯡ ꯁꯤꯡ ꯑꯁꯤꯅ ꯃꯁꯥꯒꯤ ꯃꯐꯝ ꯃꯇꯝꯒꯤ ꯃꯇꯨꯡ ꯏꯟꯅ ꯁꯦꯠꯄ ꯆꯥꯕꯗꯁꯨ ꯈꯔ ꯃꯈꯩꯗꯤ ꯑꯍꯣꯡꯕ ꯂꯥꯛꯑꯦ ꯅꯨꯄꯤꯁꯤꯡꯅ ꯂꯥꯏꯔꯤꯛ ꯂꯥꯏꯁꯨ ꯇꯝꯗꯕ ꯅꯨꯄꯤꯁꯤꯡꯁꯤꯗꯤ ꯏꯃꯨꯡ ꯃꯅꯨꯡꯒꯤ ꯀꯨꯞꯅꯣꯝ ꯈꯛꯇꯪ ꯇꯧꯒꯗꯕꯅꯤ ꯏꯃꯨꯡ ꯃꯅꯨꯡꯒꯤ ꯏꯃꯨꯡ ꯃꯅꯨꯡꯗ ꯋꯥꯏꯁꯤꯠ ꯋꯥꯏꯔꯦꯝ ꯇꯧꯒꯗꯕꯅꯤ ꯅꯝꯁꯤꯟꯗꯅ ꯊꯝꯃꯝꯕꯗꯣ ꯍꯧꯖꯤꯛꯇꯤ ꯆꯥꯎꯈꯠꯂꯛꯄꯒꯤ ꯃꯇꯨꯡ ꯏꯟꯅ ꯂꯥꯏꯔꯤꯛ ꯂꯥꯏꯁꯨ ꯇꯝꯃꯛꯄꯒꯤ ꯃꯇꯨꯡ ꯏꯟꯅ ꯅꯨꯄꯤꯁꯤꯡꯁꯤꯁꯨ ꯅꯨꯄꯥꯁꯤꯡꯒ ꯆꯞ ꯃꯥꯟꯅꯕ

ꯍꯦꯟꯅ ꯑꯐꯕ ꯑꯃꯗꯤ ꯆꯥꯎꯈꯠꯄ ꯁꯃꯥꯖ ꯑꯃ ꯂꯩꯕꯥꯛ ꯑꯃ ꯏꯃꯨꯡ ꯑꯃ ꯑꯣꯏꯅꯅꯕ ꯍꯣꯠꯅꯕꯗ ꯅꯨꯄꯤꯁꯤꯡꯒꯤ ꯆꯥꯎꯔꯕ ꯊꯧꯗꯥꯡ ꯂꯩ ꯍꯥꯏꯕꯁꯦ ꯈꯪꯕꯗꯒꯤ ꯍꯧꯖꯤꯛ ꯅꯨꯄꯤꯁꯤꯡ ꯑꯁꯦ ꯚꯥꯔꯠꯀꯤ ꯅꯨꯄꯤꯁꯤꯡ ꯑꯁꯦ ꯑꯩꯈꯣꯏꯒꯤ ꯃꯐꯝ ꯃꯇꯝꯒꯤ ꯃꯇꯨꯡ ꯏꯟꯅ ꯂꯥꯏꯔꯤꯛ ꯂꯥꯏꯁꯨ ꯇꯝꯃꯒ ꯃꯈꯣꯏꯁꯦ ꯑꯍꯣꯡꯕ ꯈꯔꯗꯤ ꯂꯥꯛꯄ ꯎꯏ ꯑꯗꯨꯒ ꯚꯥꯔꯠꯇ ꯅꯨꯄꯤꯁꯤꯡꯅ ꯑꯐꯕ ꯀꯣ ꯐꯥꯎꯔꯤ ꯑꯃꯁꯨꯡ ꯊꯕꯛꯇ ꯑꯃꯁꯨꯡ ꯃꯍꯩ ꯃꯁꯤꯡꯗ ꯆꯞ ꯃꯥꯟꯅꯕ ꯈꯨꯗꯣꯡ ꯆꯥꯕꯁꯤꯡ ꯐꯪꯂꯤ ꯍꯥꯏꯅ ꯈꯟꯕ꯭ꯔꯥ ꯍꯥꯏꯕꯁꯤꯗ ꯈꯔ ꯃꯈꯩꯗꯤ ꯐꯪꯂꯦ ꯍꯥꯏꯕꯒꯤ ꯈꯨꯗꯣꯡ ꯆꯥꯕ ꯈꯔ ꯃꯈꯩꯗꯤ ꯐꯪꯂꯦ ꯍꯥꯏꯅ ꯈꯟꯖꯩ ꯀꯔꯤꯒꯤꯅꯣ ꯍꯥꯏꯕ ꯃꯇꯝꯗ ꯊꯥꯏꯅꯉꯩ ꯃꯇꯝꯗ ꯅꯨꯄꯤꯁꯤꯡꯅ ꯃꯄꯥꯟ ꯊꯣꯛꯄ ꯌꯥꯗꯦ ꯏꯃꯨꯡ ꯃꯅꯨꯡꯒꯤ ꯀꯨꯞꯅꯣꯝ ꯇꯧꯒꯗꯕꯅꯤ ꯍꯥꯏꯕꯒꯤ ꯃꯇꯝꯗꯣ ꯍꯧꯖꯤꯛꯇꯤ ꯆꯥꯎꯈꯠꯂꯛꯄꯒꯤ ꯃꯇꯨꯡ ꯏꯟꯅ ꯑꯩꯈꯣꯏꯒꯤ ꯑꯐꯕ ꯈꯨꯅꯥꯏ ꯑꯃ ꯑꯐꯕ ꯁꯃꯥꯖ ꯑꯃ ꯁꯦꯝꯕꯗ ꯅꯨꯄꯤꯁꯤꯡꯒꯤ ꯆꯥꯎꯔꯕ ꯊꯧꯗꯥꯡ ꯑꯃ ꯂꯩ ꯂꯧꯋꯤ ꯍꯥꯏꯕꯁꯦ ꯃꯌꯥꯝꯅ ꯈꯪꯅꯔꯛꯄꯗꯒꯤ ꯂꯥꯏꯔꯤꯛ ꯂꯥꯏꯁꯨ ꯇꯝꯍꯟꯗꯅ ꯅꯨꯄꯤꯁꯤꯡꯇꯒꯤ ꯑꯣꯏꯕ ꯁ꯭ꯀꯨꯜꯁꯤꯡ ꯀꯣꯂꯦꯖꯁꯤꯡ ꯍꯥꯡꯗꯣꯛꯄꯤꯔꯛꯑꯦ ꯑꯗꯨꯒ ꯅꯨꯄꯤꯁꯤꯡꯗ ꯑꯩꯈꯣꯏꯒꯤ ꯚꯣꯠ ꯂꯦꯞꯄꯒꯤ ꯈꯨꯗꯣꯡ ꯆꯥꯕꯁꯨ ꯁꯤꯠ ꯔꯤꯖꯥꯔꯕꯦꯁꯟꯒ ꯊꯝꯕꯤꯔꯛꯇꯅ

ꯆꯥꯎꯈꯠꯄ ꯅꯨꯡꯉꯥꯏꯕ ꯑꯗꯨꯒ ꯅꯨꯄꯥꯅ ꯇꯧꯕ ꯉꯝꯕ ꯊꯕꯛꯁꯨ ꯅꯨꯄꯤꯅ ꯇꯧꯕ ꯉꯝꯃꯤ ꯍꯥꯏꯕꯁꯨ ꯎꯠꯂꯦ ꯑꯗꯨꯒ ꯍꯧꯖꯤꯛꯀꯤ ꯃꯇꯝꯗ ꯆꯥꯎꯈꯠꯂꯛꯄꯒꯤ ꯃꯇꯨꯡ ꯏꯟꯅ ꯂꯥꯏꯔꯤꯛ ꯂꯥꯏꯁꯨꯗ ꯅꯨꯄꯥ ꯅꯨꯄꯤ ꯈꯦꯠꯅꯕ ꯊꯝꯗꯅ ꯏꯃꯨꯡ ꯃꯅꯨꯡꯒꯤ ꯃꯤꯑꯣꯏꯁꯤꯡꯅ ꯇꯝꯍꯜꯂꯛꯄꯅ ꯉꯁꯤꯗꯤ ꯅꯨꯄꯤꯁꯤꯡꯅ ꯑꯩꯈꯣꯏꯒꯤ ꯊꯥ ꯐꯥꯎꯕ ꯀꯥꯗꯨꯅ ꯁꯥꯏꯟꯇꯤꯁ ꯑꯣꯏꯕ ꯐꯥꯎꯕ ꯌꯥꯎꯔꯦ ꯑꯗꯨꯒ ꯆꯥꯎꯈꯠꯂꯛꯄꯒꯤ ꯃꯇꯨꯡ ꯏꯟꯅ ꯅꯨꯄꯤꯁꯤꯡꯁꯤꯅ ꯑꯩꯈꯣꯏꯒꯤ ꯃꯁꯥ ꯃꯔꯣꯝꯗꯣꯝ ꯂꯦꯞꯆꯗꯨꯅ ꯏꯃꯨꯡ ꯃꯅꯨꯡ ꯄꯨꯕꯁꯨ ꯉꯝꯕꯁꯨ ꯌꯥꯎꯔꯦ ꯑꯗꯨꯅ ꯑꯩꯈꯣꯏꯒꯤ ꯚꯥꯔꯠꯀꯤ ꯑꯣꯏꯅ ꯅꯨꯄꯤꯁꯤꯡ ꯑꯁꯦ ꯃꯥꯒꯤ ꯃꯥꯒꯤ ꯃꯐꯝ ꯀꯟꯕ ꯃꯐꯝ ꯆꯥꯕ ꯃꯐꯝꯗ ꯃꯐꯝ ꯀꯟꯕ ꯉꯝꯖꯔꯦ ꯍꯥꯏꯅ ꯂꯧꯕ ꯌꯥꯔꯦ ꯅꯨꯄꯤꯒꯤ ꯅꯨꯄꯤꯁꯤꯅ ꯀꯣꯂꯦꯖꯀꯤ ꯑꯣꯖꯥ ꯑꯣꯏꯔꯦ ꯁ꯭ꯀꯨꯜꯒꯤ ꯑꯣꯖꯥ ꯑꯣꯏꯔꯦ ꯑꯐꯕ ꯁꯥꯇ꯭ꯔ ꯄꯨꯊꯣꯛꯄꯗ ꯑꯐꯕ ꯅꯨꯄꯤꯃꯆꯥꯁꯤꯡ ꯄꯨꯊꯣꯛꯄꯗ ꯃꯇꯦꯡ ꯄꯥꯡꯉꯦ ꯑꯗꯨꯒ ꯂꯩꯕꯥꯛꯀꯤ ꯂꯨꯔꯕ ꯑꯩꯈꯣꯏꯒꯤ ꯁꯤꯆ꯭ꯋꯦꯁꯟ ꯀꯌꯥ ꯂꯥꯛꯄ ꯃꯇꯝꯗꯁꯨ ꯅꯨꯄꯤ ꯂꯥꯟꯃꯤꯁꯤꯡꯅ ꯆꯪꯁꯤꯟꯗꯨꯅ ꯑꯩꯈꯣꯏꯒꯤ ꯑꯉꯝꯕ ꯃꯇꯦꯡ ꯄꯥꯡꯉꯦ ꯑꯗꯨꯒ ꯑꯩꯈꯣꯏꯒꯤ ꯃꯁꯥꯒꯤ ꯔꯥꯏꯠ ꯚꯣꯠ ꯚꯣꯠꯀꯨꯝꯕ ꯂꯦꯞꯄ ꯌꯥꯕꯒꯤ ꯔꯤꯖꯥꯔꯕꯦꯁꯟ ꯁꯤꯠ ꯔꯤꯖꯥꯔꯕꯦꯁꯟ ꯊꯝꯕꯤꯗꯨꯅ ꯅꯨꯄꯤꯁꯤꯡꯕꯨ ꯏꯀꯥꯏ ꯈꯨꯝꯅꯕ ꯎꯠꯂꯦ ꯑꯗꯨꯒ ꯄꯥꯔꯂꯤꯌꯥꯃꯦꯟꯇ ꯊꯣꯛꯇꯨꯅ ꯋꯥ ꯉꯥꯡꯕꯒꯤ ꯈꯨꯗꯣꯡ ꯆꯥꯕ ꯁꯨ ꯐꯪꯍꯜꯂꯦ ꯅꯍꯥꯟ ꯃꯈꯩ ꯏꯃꯨꯡ ꯃꯅꯨꯡꯗ ꯅꯝꯁꯤꯟꯗꯨꯅ ꯊꯝꯃꯛꯄ ꯅꯨꯄꯤꯁꯤꯡꯁꯦ ꯉꯁꯤꯗꯤ ꯆꯥꯎꯈꯠꯂꯛꯄꯒꯤ ꯑꯣꯔ ꯂꯥꯏꯔꯤꯛ ꯂꯥꯏꯁꯨ ꯍꯩꯔꯛꯄꯒꯤ ꯃꯇꯨꯡ ꯏꯟꯅ ꯑꯩꯈꯣꯏ ꯅꯨꯄꯤꯁꯤꯡꯁꯤꯗ ꯁꯤꯒꯨꯝꯕ ꯈꯨꯗꯣꯡ ꯆꯥꯕ ꯀꯥꯟꯅꯕ ꯃꯌꯥꯝꯁꯦ ꯐꯪꯕ ꯃꯔꯝꯅ ꯑꯆꯧ ꯑꯆꯧꯕ ꯏꯟꯁꯇꯤꯇ꯭ꯌꯨꯁꯟ ꯁꯤꯡꯁꯤꯗꯁꯨ ꯅꯨꯄꯤꯁꯤꯡꯅ ꯃꯦꯅꯦꯖꯔ ꯑꯣꯏꯕ ꯗꯥꯏꯔꯦꯛꯇꯔ ꯑꯣꯏꯕ ꯃꯌꯥꯝ ꯑꯃ ꯐꯪꯗꯨꯅ ꯑꯩꯈꯣꯏꯒꯤ ꯅꯨꯄꯤꯁꯤꯡꯇꯒꯤ ꯑꯣꯏꯕ ꯁꯪꯁꯊꯥꯟ ꯀꯌꯥ ꯑꯃ ꯂꯤꯡꯈꯠꯇꯨꯅ ꯍꯧꯖꯤꯛꯇꯤ ꯅꯨꯄꯤꯁꯤꯡꯕꯨ ꯏꯝꯄꯋꯥꯔ ꯂꯩꯍꯟꯅꯕꯒꯤꯗꯃꯛꯇ ꯈꯨꯗꯣꯡ ꯆꯥꯕ ꯀꯌꯥ ꯑꯃ ꯐꯪꯂꯦ ꯍꯥꯏꯅ ꯂꯧꯋꯤ ꯑꯗꯨꯒ ꯍꯥꯏꯔꯤꯕ ꯈꯨꯗꯣꯡ ꯆꯥꯕꯁꯤꯡ ꯑꯁꯦ ꯑꯩꯈꯣꯏꯅ ꯃꯤꯄꯨꯝ ꯈꯨꯗꯤꯡꯃꯛꯀꯤ ꯑꯣꯏꯅ ꯐꯪꯍꯟꯅꯕ ꯉꯝꯅꯕꯒꯤꯗꯃꯛꯇꯁꯨ ꯅꯨꯄꯤ ꯑꯩꯈꯣꯏꯅ ꯍꯣꯠꯅꯕ ꯌꯥꯕ ꯊꯧꯗꯥꯡ ꯂꯧꯖꯩ ꯃꯁꯤꯗꯒꯤꯁꯤꯗ ꯂꯧꯖꯒꯦ ꯍꯥꯏꯅꯁꯨ ꯈꯜꯂꯤ ꯑꯗꯨꯒ ꯃꯌꯥꯝ ꯅꯨꯄꯤꯁꯤꯡꯕꯨ ꯃꯥꯟꯅꯕ ꯃꯤꯠꯌꯦꯡ ꯌꯦꯡꯕ ꯏꯆꯥ ꯄꯣꯛꯄ ꯃꯇꯝꯗꯁꯨ ꯏꯆꯥ ꯅꯨꯄꯤ ꯅꯨꯄꯥ ꯆꯞ ꯃꯥꯟꯅꯕ ꯃꯤꯠꯌꯦꯡꯗ ꯌꯦꯡꯉꯨꯅꯦ ꯅꯨꯄꯥꯅ ꯂꯨꯈꯥꯛ ꯁꯦꯡꯉꯣꯏ ꯏꯃꯨꯡ ꯃꯅꯨꯡ ꯆꯥꯛ ꯊꯣꯡꯕ ꯌꯥꯗꯦ ꯍꯥꯏꯕ ꯂꯩꯇꯦ ꯅꯨꯄꯤꯁꯨ ꯅꯨꯄꯥꯁꯨ ꯆꯞ ꯃꯥꯟꯅꯅ ꯇꯧꯃꯤꯟꯅꯕ ꯌꯥꯏ ꯏꯆꯥ ꯅꯨꯄꯤꯅ ꯉꯝꯕ ꯊꯕꯛꯇꯨ ꯏꯆꯥ ꯅꯨꯄꯥꯁꯨ ꯉꯝꯐꯝ ꯊꯣꯛꯑꯦ ꯏꯆꯥ ꯅꯨꯄꯥꯅ ꯉꯝꯕ ꯊꯕꯛꯇꯨꯁꯨ ꯏꯆꯥ ꯅꯨꯄꯤꯅ ꯉꯝꯅꯕꯒꯤꯗꯃꯛꯇ ꯑꯩꯈꯣꯏ ꯏꯃꯨꯡ ꯃꯅꯨꯡ ꯃꯃꯥ ꯑꯣꯏꯕꯤ ꯑꯩꯈꯣꯏꯅ ꯁꯦꯝꯗꯣꯛꯄꯗ ꯑꯆꯧꯕ ꯊꯧꯗꯥꯡ ꯂꯧꯃꯤꯟꯅꯁꯦ ꯍꯥꯏꯖꯒꯦ